ꯑ ꯍꯂꯣ ꯍꯂꯣ ꯑ ꯇꯧꯕꯤꯔꯛꯏꯁꯤꯕꯨ ꯑꯩꯈꯣꯏꯒꯤ ꯇꯦꯟꯊꯥꯒꯤ ꯑꯩꯈꯣꯏꯒꯤ ꯉꯥ ꯌꯣꯟꯕ ꯑꯩꯈꯣꯏꯒꯤ ꯑꯩꯈꯣꯏꯒꯤ ꯃꯔꯨꯞꯇꯣ ꯑꯣꯏꯗꯣꯏ ꯅꯠꯇ꯭ꯔꯣ

ꯉꯥ ꯑ ꯎꯝ ꯎꯝ ꯎꯝ ꯍꯣꯏ ꯑꯗꯨ ꯑꯗꯨ ꯉꯥꯒꯤ ꯍꯧꯖꯤꯛꯁꯤ ꯀꯤꯂꯣꯗ ꯉꯥ ꯃꯈꯜꯁꯤꯡꯁꯤ ꯀꯤꯂꯣꯗ ꯀꯌꯥ ꯀꯌꯥꯒꯨꯝꯕꯒꯤ ꯆꯥꯡꯗ ꯄꯤꯕꯤꯔꯤꯒꯦ ꯍꯧꯖꯤꯛꯁꯤꯕꯨ ꯊꯥꯕꯤꯒꯗꯣꯏꯅꯣ ꯔꯧꯗꯨꯕꯨ ꯑꯩꯈꯣꯏ ꯔꯧꯗꯨ ꯀꯤꯂꯣꯗ ꯀꯌꯥꯗꯅꯣ ꯑꯗꯩ ꯑꯗꯒꯤ ꯀꯥꯇꯂꯥ ꯄꯨꯛꯂꯥꯎꯕꯤꯒꯗꯨꯅ ꯀꯌꯥꯗ ꯑꯣꯏꯒꯦ ꯆꯧꯔꯥꯛꯄ ꯑꯃꯇꯪꯗꯤ ꯁꯨꯝ ꯈꯪꯖꯅꯤꯡꯅ ꯇꯧꯕꯅꯤ ꯎꯝ ꯉꯥ ꯒ꯭ꯔꯥꯁ ꯀꯥꯞ ꯒ꯭ꯔꯥꯁ ꯀꯥꯞ ꯅꯥꯄꯤ ꯆꯥꯕꯤꯗꯣ ꯎꯝ ꯎꯝ ꯎꯝ ꯑ ꯍꯥꯏꯕꯤꯔꯤꯁꯤ ꯔꯧꯒꯤꯔ ꯑꯩꯈꯣꯏꯒꯤ ꯀꯇꯂꯥꯒꯤꯔ ꯍꯥꯏꯕꯤꯔꯤꯁꯤꯕꯣ ꯒ꯭ꯔꯥꯁ ꯀꯥꯞꯀꯤꯔ ꯍꯣꯏ ꯍꯣꯏ ꯑꯣ ꯀꯥꯇꯥꯂꯒ ꯔꯧꯒꯗꯗꯤ ꯈꯔ ꯑꯗꯨꯝ ꯍꯦꯜꯂꯦꯕꯀꯣ ꯑꯗꯨꯒ ꯑꯩꯈꯣꯏ ꯉꯥ ꯑꯃꯨꯕꯗ ꯄꯣꯔꯣꯡꯒꯨꯝꯕꯁꯤꯁꯨ ꯑꯗꯨꯁꯨ ꯑꯗꯨꯝ ꯐꯪꯗꯤ ꯐꯪꯒꯅꯦꯕꯀꯣ ꯑꯗꯩ ꯎꯀꯥꯕꯤ ꯎꯀꯥꯕꯤ ꯑꯗꯨꯝ ꯐꯪꯒꯅꯦꯕꯀꯣ ꯎꯝ ꯎꯝ ꯍꯣꯏ ꯑꯗꯨ ꯅꯤꯡꯉꯣꯜ ꯆꯥꯛꯀꯧꯕꯒꯤ ꯑꯣꯏꯅ ꯈꯔ ꯗꯤꯁꯀꯥꯎꯟꯗꯤ ꯑꯗꯨꯝ ꯑꯗꯨꯝ ꯄꯤꯒꯅꯦꯕꯀꯣ ꯅꯤꯡꯉꯣꯜ ꯆꯥꯛꯀꯧꯕ ꯀꯨꯝ ꯑꯃꯒꯤ ꯐꯦꯁꯇꯤꯚꯦꯜ ꯅꯤꯡꯉꯣꯜꯁꯤꯡꯒꯤ ꯈꯋꯥꯏ ꯌꯥꯝ ꯍꯔꯥꯎꯕ ꯀꯌꯥ ꯆꯍꯤ ꯑꯃꯒꯤ ꯃꯅꯨꯡꯗ ꯑꯃꯨꯛꯇꯪ ꯂꯥꯛꯄ ꯅꯤꯡꯉꯣꯜꯁꯤꯡꯒꯤ ꯐꯦꯁꯇꯤꯚꯦꯜ ꯂꯥꯛꯄ ꯅꯤꯡꯉꯣꯜ ꯆꯥꯛꯀꯧꯕꯒꯤꯗꯃꯛꯇꯗꯤ ꯈꯔ ꯑꯗꯨꯝ ꯌꯦꯡꯅ ꯄꯤꯕꯤꯒꯅꯦꯕꯀꯣ ꯗꯤꯁꯀꯥꯎꯟꯗꯨ ꯄꯤꯕꯤꯅꯦꯕꯀꯣ ꯏꯁꯥꯅ ꯐꯥꯝ ꯉꯥ ꯌꯣꯛꯄꯀꯤ ꯐꯥꯝ ꯇꯧꯕꯤꯔꯤꯕ꯭ꯔ ꯅꯠꯇ꯭ꯔꯒ ꯀꯔꯕꯥꯔ ꯑꯣꯏꯅ ꯁꯨꯝ ꯉꯁꯥꯏꯒꯤ ꯐꯥꯝꯗꯒꯤ ꯂꯧꯕꯤꯔꯨꯔꯒ ꯌꯣꯟꯕꯒꯤ ꯊꯕꯛ ꯇꯧꯕꯤꯕ꯭ꯔ ꯀꯃꯥꯏ ꯇꯧꯕꯤꯔꯤꯕ ꯎꯝ ꯎꯝ

ꯎꯝ ꯎꯝ ꯍꯧꯖꯤꯛꯃꯛꯇꯤ ꯑ ꯍꯥꯏꯕꯤꯌꯨ ꯍꯥꯏꯕꯤꯌꯨ ꯍꯧꯖꯤꯛꯃꯛꯇꯤ ꯑꯩꯈꯣꯏꯒꯤ ꯇꯦꯟꯊꯥꯔꯣꯝꯗ ꯉꯥꯇꯣꯟꯒꯨꯝꯕꯁꯤ ꯌꯣꯛꯄ ꯈꯣꯠꯄꯒꯤꯃꯛꯇꯤ ꯄꯥꯏꯈꯠꯇ꯭ꯔꯤ ꯃꯥꯜꯂꯦꯀꯣ

ꯑ ꯅꯠꯇꯦ ꯑꯩꯅ ꯍꯥꯏꯖꯔꯤꯁꯦ ꯑꯩꯅ ꯍꯌꯦꯡ ꯂꯥꯛꯆꯕ ꯃꯇꯝꯗ ꯎꯅꯒꯗꯧꯁꯦ ꯀꯗꯥꯏꯗ ꯎꯅꯁꯤꯒꯦ ꯁꯤꯅꯤꯗ ꯑꯩꯅ ꯑꯣ ꯐꯔꯦ ꯐꯔꯦ ꯐꯔꯦ ꯌꯥꯝ ꯅꯨꯡꯉꯥꯏꯖꯔꯦ ꯑꯗꯨꯗꯤ ꯍꯌꯦꯡ ꯑꯌꯨꯛꯁꯤ ꯑꯣꯖꯥ ꯃꯌꯥꯝ ꯑꯇꯩ ꯑꯇꯩ ꯀꯁꯇꯃꯔ ꯃꯌꯥꯝꯁꯨ ꯂꯩꯒꯅꯤ ꯉꯥꯏꯍꯥꯛꯇꯪ ꯑꯌꯨꯛꯀꯤ ꯄꯨꯡ ꯇꯔꯦꯠ ꯅꯤꯄꯥꯜꯒ ꯇꯥꯔꯛꯄ ꯑꯗꯨꯋꯥꯏꯁꯤꯗ ꯉꯥꯏꯍꯥꯛꯇꯪꯗꯤ ꯂꯥꯛꯄꯤꯔꯣꯅꯦꯀꯣ ꯑꯗꯨꯒ ꯑꯩꯈꯣꯏ ꯑꯩꯒꯤ ꯏꯆꯤꯟ ꯏꯅꯥꯎ ꯃꯌꯥꯝ ꯃꯔꯨꯞ ꯃꯄꯥꯡ ꯃꯌꯥꯝꯗꯁꯨ ꯑꯩ ꯄꯥꯎ ꯄꯤꯖꯔꯒꯦ ꯑꯗꯨꯒ ꯑꯗꯨꯗ ꯎꯅꯔꯁꯤ ꯀꯔꯤ ꯍꯥꯏꯒꯦ ꯌꯥꯝ ꯌꯥꯝ ꯅꯨꯡꯉꯥꯏꯖꯔꯦ ꯌꯥꯝ ꯅꯨꯡꯉꯥꯏꯖꯔꯦ ꯊꯥꯒꯠꯆꯔꯤ ꯊꯥꯒꯠꯆꯔꯤ ꯊꯝꯕꯤꯔꯁꯤ